ꯑꯩꯍꯥꯛ ꯑꯏꯕ ꯑꯃ ꯑꯣꯏꯅ ꯑꯩꯈꯣꯏꯒꯤ ꯂꯩꯕꯥꯛꯀꯤ ꯇꯪꯗꯨ ꯂꯩꯇꯥꯗꯅ ꯂꯩꯔꯤꯕ ꯐꯤꯕꯝ ꯑꯁꯤꯒꯤ ꯃꯇꯥꯡꯗ ꯄꯦꯟꯗꯕ ꯐꯣꯡꯗꯣꯛꯄ ꯑꯣꯏꯅ ꯋꯥꯔꯤ ꯀꯌꯥ ꯑꯃꯗꯤ ꯏꯅꯤꯡꯏ ꯑꯗꯨꯕꯨ ꯁꯛꯇꯤ ꯄꯥꯏꯕꯁꯤꯡꯅ ꯀꯔꯤ ꯇꯧꯔꯛꯀꯗꯒꯦ ꯈꯟꯕꯗ ꯏꯕ ꯉꯝꯗꯅ ꯂꯩ ꯑꯩꯅ ꯕꯥꯔꯠꯇ ꯄꯥꯝꯗꯕꯁꯤꯡ ꯁꯛꯇꯤ ꯄꯥꯏꯕꯁꯤꯡꯅ ꯑꯅꯤꯡ ꯑꯅꯤꯡꯕ ꯇꯧꯕ ꯑꯗꯨꯒ ꯃꯤꯆꯝ ꯄ꯭ꯔꯖꯥꯁꯤꯡꯗ ꯑꯋꯥꯕ ꯄꯤꯕꯁꯤꯅꯤ